ꯑꯩꯅ ꯍꯧꯖꯤꯛꯐꯥꯎꯕꯗ ꯃꯔꯥꯊꯣꯟ ꯀꯌꯥꯃꯔꯣꯝ ꯌꯥꯎꯈ꯭ꯔꯦ ꯃꯔꯥꯊꯣꯟ ꯍꯥꯏꯔꯤꯕ ꯃꯔꯥꯊꯣꯟ ꯑꯁꯤꯡ ꯑꯁꯤꯡ ꯑꯁꯤ ꯗꯤꯁꯇ꯭ꯔꯤꯛꯀꯤ ꯏꯁꯇꯦꯠꯀꯤ ꯑꯩꯈꯣꯏ ꯂꯩꯀꯥꯏꯒꯤ ꯑꯣꯏꯕ ꯇꯣꯉꯥꯟ ꯇꯣꯉꯥꯟꯕ ꯈꯨꯟ ꯈꯨꯟꯁꯤꯡꯒꯤ ꯑꯣꯏꯕ ꯁꯤꯡꯗꯁꯨ ꯌꯥꯎꯈꯔꯦ ꯃꯁꯤꯗ ꯑꯩꯅ ꯌꯥꯎꯈꯤꯕꯁꯤꯡ ꯑꯁꯤꯗ ꯑꯍꯥꯟꯕ ꯑꯍꯥꯟꯕ ꯑꯩꯅ ꯌꯥꯎꯕ ꯏꯁꯇꯦꯠ ꯂꯦꯕꯦꯜ ꯑꯁꯤꯗ ꯑꯩꯅ ꯁꯤꯜꯚꯔ ꯃꯦꯗꯜ ꯐꯪꯈꯤ ꯃꯗꯨꯗꯒꯤ ꯑꯩ ꯅꯤꯡꯕ ꯀꯥꯏꯈꯤ ꯑꯗꯨꯅ ꯃꯊꯪꯗ ꯑꯃꯨꯛ ꯒꯣꯜ ꯃꯦꯗꯜ ꯂꯧꯕ ꯉꯝꯅꯕ ꯌꯥꯝꯅ ꯀꯟꯅ ꯍꯣꯠꯅꯈꯤ ꯃꯇꯧ ꯑꯁꯨꯝꯅ ꯃꯊꯪꯒꯤ ꯑꯃꯨꯛ ꯁꯤꯜꯂꯛꯄꯗ ꯑꯩꯅ ꯒꯣꯜ ꯃꯦꯗꯜ ꯂꯧꯈꯤ ꯑꯗꯨꯒ ꯗꯤꯁꯇ꯭ꯔꯤꯛ ꯀꯤ ꯁꯤꯜꯂꯛꯄꯗꯁꯨ ꯒꯣꯜ ꯃꯦꯗꯜ ꯂꯧꯈꯤ ꯂꯩꯀꯥꯏꯒꯤ ꯁꯤꯜꯂꯛꯄ ꯃꯌꯥꯝꯁꯤꯡ ꯂꯩꯀꯥꯏꯒꯤ ꯂꯩꯀꯥꯏ ꯂꯩꯀꯥꯏꯒꯤ ꯁꯤꯟꯕ ꯃꯔꯥꯊꯣꯟꯁꯤꯡꯗꯁꯨ ꯑꯩꯅ ꯒꯣꯜ ꯃꯦꯗꯜ ꯀꯌꯥ ꯂꯧꯈꯤ ꯑꯗꯨꯕꯨ ꯏꯁꯇꯦꯠ ꯏꯁꯇꯦꯠꯀꯤ ꯑꯁꯤꯗꯗꯤ ꯈꯔ ꯋꯥꯈꯤ ꯑꯗꯨꯅ ꯏꯁꯇꯦꯠꯀꯤ ꯒꯣꯜ ꯃꯦꯗꯜ ꯂꯧꯕ ꯑꯁꯤꯗꯤ ꯑꯩꯅ ꯑꯍꯨꯝ ꯁꯨꯕ ꯇꯔꯟ ꯑꯍꯨꯝ ꯁꯨꯕ ꯑꯍꯨꯝꯂꯛ ꯌꯥꯎꯔꯕ ꯃꯇꯨꯡꯗ ꯂꯧꯈꯤ ꯃꯁꯤꯗ ꯑꯩꯅ ꯊꯦꯡꯅꯈꯤꯕ ꯑꯋꯥꯕ ꯑꯋꯥꯕ ꯑꯃꯁꯨꯡ ꯅꯨꯡꯉꯥꯏꯕꯁꯤꯡ ꯑꯗꯨ ꯈꯔ ꯇꯝꯖꯒꯦ ꯑꯩꯅ ꯃꯁꯤꯗ ꯊꯦꯡꯅꯈꯤꯕꯁꯤꯡ ꯑꯗꯨꯗꯤ ꯏꯃꯥꯟꯅꯕꯁꯤꯡ ꯀꯌꯥꯒ ꯂꯣꯏꯅꯅ ꯑꯍꯥꯟꯕ ꯑꯩꯈꯣꯏ ꯂꯝꯖꯦꯜ ꯑꯁꯤ ꯌꯥꯎꯅꯕꯒꯤꯗꯃꯛ ꯁꯦꯝ ꯁꯥꯈꯤ ꯑꯩꯈꯣꯏ ꯑꯩꯈꯣꯏ ꯄꯨꯟꯅ ꯁꯥꯡꯂ ꯁꯥꯡꯂꯕ ꯂꯝꯖꯦꯜ ꯀꯌꯥ ꯇꯥꯟꯅꯈꯤ ꯆꯤꯡ ꯀꯥꯕꯤ ꯇꯥꯟꯅꯈꯤ ꯅꯣꯡꯃꯗ ꯀꯤꯂꯣꯃꯤꯇꯔ ꯃꯉꯥꯗꯒꯤ ꯇꯥꯗꯅ ꯆꯦꯟꯈꯤ ꯏꯃꯥꯟꯅꯕꯁꯤꯡꯅꯁꯨ ꯁꯄꯣꯔꯠ ꯌꯥꯝꯅ ꯇꯧꯃꯤꯟꯅꯩ ꯑꯩꯅꯁꯨ ꯃꯈꯣꯏꯒꯤ ꯁꯄꯣꯔꯠ ꯌꯥꯝꯅ ꯇꯧꯃꯤꯟꯅꯩ ꯑꯗꯨꯒ ꯑꯩꯈꯣꯏ ꯃꯁꯦꯜ ꯃꯇꯦꯡ ꯄꯥꯡꯅꯗꯨꯅ ꯑꯋꯥꯠ ꯑꯄꯥ ꯃꯦꯟꯅꯗꯨꯅ ꯌꯥꯝꯅ ꯅꯤꯡꯊꯤꯖꯅ ꯄ꯭ꯔꯦꯛꯇꯤꯁ ꯇꯧꯃꯤꯟꯅꯔꯛꯏ ꯅꯣꯡꯃ ꯅꯣꯡꯃꯒꯤ ꯀꯤꯂꯣꯃꯤꯇꯔ ꯃꯉꯥ ꯐꯥꯍꯧꯗ꯭ꯔꯕꯗꯤ ꯑꯩꯈꯣꯏ ꯑꯩꯈꯣꯏ ꯃꯁꯦꯟ ꯃꯦꯟꯈꯠꯅꯕꯒꯤ ꯇꯥꯅꯗꯨꯅ ꯑꯃꯨꯛ ꯃꯇꯦꯡ ꯄꯥꯡꯅꯗꯨꯅ ꯆꯦꯟꯃꯤꯟꯅꯩ ꯑꯃꯁꯨꯡ ꯑꯋꯥꯠ ꯑꯄꯥ ꯀꯌꯥ ꯍꯪꯅꯗꯨꯅ ꯄꯩꯁꯥ ꯂꯩꯕ ꯂꯩꯇꯕ ꯑꯃꯗꯤ ꯑꯆꯥ ꯑꯊꯛꯅꯆꯤꯡꯕ ꯀꯌꯥ ꯃꯇꯦꯡ ꯄꯥꯡꯅꯗꯨꯅ ꯍꯥꯏꯔꯤꯕ ꯃꯔꯥꯊꯣꯟ ꯑꯁꯤ ꯌꯥꯎꯅꯕꯒꯤꯗꯃꯛꯇ ꯁꯦꯝ ꯁꯥꯈꯤ